ꯐꯣꯟ ꯑꯃ ꯀꯛꯆꯔꯨꯕꯅꯤ ꯑꯩꯁꯦ ꯐꯣꯟ ꯑꯃ ꯐ꯭ꯂꯤꯞ ꯀꯥꯔꯠꯇꯒꯤ ꯑꯣꯟꯂꯥꯏꯟꯗꯒꯤ ꯀꯛꯄꯅꯤ ꯑꯦꯝ ꯑꯥꯏ ꯀꯝꯄꯅꯤꯁꯤ ꯍꯥꯟꯅꯁꯨ ꯑꯗꯨꯝ ꯑꯩ ꯐꯣꯟ ꯏꯁꯃꯥꯔꯠ ꯄꯥꯏꯕ ꯍꯧꯔꯛꯄꯗꯒꯤ ꯑꯗꯨꯝ ꯑꯦꯝ ꯑꯥꯏꯁꯦ ꯑꯗꯨꯝ ꯄꯥꯏꯔ ꯂꯥꯛꯄꯅꯤ ꯐꯩꯑꯅ ꯑꯗꯨꯕꯨ ꯍꯟꯗꯛꯀꯤꯁꯤꯗꯤ ꯄꯨꯔꯥ ꯃꯨꯁꯂꯥ ꯇꯥꯔꯦꯍꯦ ꯑꯌꯥꯕ ꯂꯧꯈꯠꯄ ꯌꯥꯕ ꯑꯃ ꯐꯥꯎ ꯌꯥꯎꯗꯕ ꯄꯩꯁꯥꯒꯗꯤ ꯂꯨꯄꯥ ꯂꯤꯁꯤꯡ ꯀꯨꯟꯃꯥꯊꯣꯏꯒ ꯆꯃꯥꯄꯜ ꯃꯧꯗ꯭ꯔꯥ ꯃꯥꯄꯜ ꯑꯁ ꯂꯨꯄꯥ ꯑꯃ ꯈꯛꯇꯅꯤ ꯇꯥꯔꯤꯁꯦ ꯂꯤꯁꯤꯡ ꯀꯨꯟꯅꯤꯊꯣꯏꯗꯒꯤ ꯑꯗꯨꯗ ꯃꯆꯨꯗꯨꯅ ꯃꯆꯨꯗꯨꯕꯨꯗꯤ ꯍꯣꯏ ꯑꯗꯨꯝ ꯌꯥꯔꯦꯅꯦ ꯕ꯭ꯂꯦꯛ ꯑꯣꯏꯕꯅꯤꯅ ꯄꯥꯝꯃꯦꯅꯦ ꯌꯥꯔꯦꯅꯦ ꯕꯦꯇ꯭ꯔꯤ ꯇꯧꯏ ꯐꯥꯏꯕ ꯊꯥꯎꯖꯟ ꯑꯦꯝ ꯑꯦ ꯍꯩꯁ ꯀꯥꯏꯅ ꯑꯣꯏꯁꯤꯜꯂꯦ ꯑꯗꯨꯒ ꯁꯦꯀꯦꯟ ꯑꯃ ꯑꯅꯤ ꯕꯤꯗꯤꯑꯣ ꯃꯆꯥ ꯑꯃ ꯌꯦꯡꯕ ꯀꯥꯟꯗ ꯑꯗꯨꯝ ꯊꯨꯠ ꯑꯅ ꯍꯟꯊꯈꯤꯕ ꯗꯤꯁꯄ꯭ꯂꯦ ꯇꯧꯏ ꯑꯗꯨꯛꯀꯤ ꯃꯇꯤꯛ ꯀꯩꯝ ꯂꯧꯈꯠꯄ ꯌꯥꯗ꯭ꯔꯦ ꯗꯤꯁꯄ꯭ꯂꯦꯒꯁꯦ ꯇꯁꯇ ꯇꯧꯏ ꯆꯦꯡ ꯈꯩꯕ ꯁꯥꯔꯒ ꯈꯞ ꯂꯩꯊꯣꯛꯈꯤꯕ ꯁꯦꯟꯁꯔ ꯇꯧꯏ ꯎꯜꯇꯥꯒ ꯄꯨꯜꯇꯥꯒ ꯑꯃꯗ ꯑꯃꯨꯛ ꯇꯧ ꯑꯃ ꯑꯃꯨꯛ ꯆꯣꯡꯊꯣꯛ ꯒ꯭ꯌꯥꯟ ꯑꯃ ꯇꯥꯗꯦ ꯅꯝꯗ꯭ꯔꯤꯉꯩꯗ ꯐꯩꯖꯩ ꯆꯤꯡꯂ ꯍꯥꯅ ꯊꯣꯛꯂꯛꯑꯦ ꯒ꯭ꯌꯥꯟ ꯑꯃ ꯇꯥꯗꯦ ꯑꯁ ꯋꯥꯟ ꯇꯥꯏꯝ ꯋꯥꯟ ꯇ꯭ꯋꯦꯟꯇꯤ ꯃꯦꯒꯥ ꯄꯤꯛꯁꯦꯜ ꯀꯦꯃꯦꯔꯥꯅꯤ ꯀꯥꯏ ꯇꯧꯑꯦ ꯁꯤꯅ ꯃꯔꯣꯜ ꯑꯃ ꯁꯤꯅ ꯃꯔꯣꯜ ꯑꯃ ꯁꯤꯅ ꯄꯨꯔꯥ ꯖꯨꯋꯥꯔ ꯍꯥꯏꯕꯁꯤ ꯉꯥꯏꯔꯦ ꯃꯥꯅ ꯅꯤꯛꯈꯤꯕꯁꯤꯅ ꯃꯩ ꯆꯤꯡꯂꯨꯔꯒ ꯂꯪꯊꯣꯔꯛꯄ ꯃꯤꯒꯤ ꯇꯥꯏꯞꯇ ꯈꯗ꯭ꯔꯛ ꯈꯗ꯭ꯔꯛ ꯈꯗ꯭ꯔꯛ ꯆꯨꯝꯅ ꯂꯦꯞꯄ ꯉꯝꯖꯗꯕꯩ ꯇꯥꯏꯞꯇ ꯄꯨꯊꯣꯛꯄꯒ ꯏꯀꯥꯏ ꯃꯤꯃꯥꯡꯗ ꯅꯣꯀꯤꯌꯥ ꯑꯄꯠꯄ ꯑꯃꯒꯤ ꯅꯞꯄ ꯍꯦꯛꯇ ꯍꯥꯞꯆꯤꯜꯂꯛꯂꯕ꯭ꯔꯥ ꯈꯪꯗꯦꯅꯦ ꯇꯧꯔꯤꯁꯦ ꯁꯤꯕꯨ ꯑꯣꯔꯤꯖꯤꯅꯦꯜ ꯑꯣꯏꯔꯝꯗꯣꯏ ꯖꯥꯠꯂꯣ ꯒ꯭ꯌꯥꯟ ꯑꯃ ꯇꯥꯗꯦ ꯑꯩꯁꯦ ꯃꯊꯥ ꯃꯇꯨꯡ ꯃꯅꯥꯎ ꯑꯃꯨꯛ ꯂꯩꯔꯨꯕ ꯌꯥꯕ ꯅꯠꯇꯦ ꯃꯁꯤ